ꯑꯩꯈꯣꯏ ꯕꯥꯏꯛꯀꯤꯡ ꯇꯧꯕꯁꯤꯅ ꯀꯩꯅꯣ ꯍꯥꯏꯕꯀꯥꯟꯁꯤꯗ ꯑꯩꯈꯣꯏꯒꯤ ꯐꯨꯔꯨꯞꯁꯤꯡꯁꯤꯗ ꯄꯨꯟꯁꯤ ꯑꯩꯈꯣꯏ ꯐꯨꯔꯨꯞ ꯃꯤꯌꯥꯝꯒꯤ ꯄꯨꯟꯁꯤꯗ ꯍꯦꯟꯅ ꯀꯥꯟꯅꯕ ꯑꯐꯕ ꯁꯥꯐꯨ ꯑꯃꯗꯤ ꯄꯤꯕ ꯉꯝꯒꯅꯤ ꯍꯥꯏꯅ ꯑꯩꯅ ꯊꯥꯖꯩ ꯃꯔꯝꯗꯤ ꯀꯔꯤꯒꯤꯅꯣ ꯍꯥꯏꯕ ꯃꯇꯝꯗ ꯑꯩꯈꯣꯏ ꯕꯥꯏꯛꯀꯤꯡ ꯇꯧꯔꯒ ꯄꯔꯁꯅꯦꯜꯂꯤ ꯆꯠꯄ ꯉꯝꯗꯕ ꯃꯐꯝ ꯀꯌꯥ ꯑꯩꯈꯣꯏꯅ ꯚꯤꯖꯤꯠ ꯇꯧꯗꯅ ꯍꯥꯏꯗꯤ ꯃꯌꯥꯝꯗ ꯇꯥꯟꯅꯗ꯭ꯔꯤꯕ ꯃꯐꯝ ꯀꯌꯥ ꯆꯥꯎꯈꯠꯇꯅ ꯆꯥꯎꯈꯠꯄ ꯊꯤꯟꯊꯗꯅ ꯂꯩꯔꯤꯕ ꯏꯟꯗꯤꯌꯥꯁꯤꯃꯛꯇ ꯍꯥꯏꯔꯁꯨ ꯑꯩꯈꯣꯏ ꯆꯤꯡ ꯃꯥꯟꯗ ꯂꯩꯔꯤꯕ ꯆꯤꯡꯅꯨꯡ ꯃꯥꯅꯨꯡꯗ ꯂꯩꯈꯤꯕ ꯂꯝ ꯀꯌꯥ ꯑꯩꯈꯣꯏꯅ ꯑꯦꯛꯁꯄ꯭ꯂꯣꯔ ꯇꯧꯗꯅ ꯄꯨꯊꯣꯛꯇꯅ ꯃꯌꯥꯝꯗ ꯐ꯭ꯂꯥꯁ ꯇꯧꯊꯣꯛꯑꯒ ꯃꯁꯤꯕꯨ ꯈꯪꯍꯟꯗꯨꯅ ꯁꯔꯀꯥꯔꯒꯤ ꯆꯥꯛꯊꯨꯡ ꯀꯌꯥ ꯑꯩꯈꯣꯏꯅ ꯐꯪꯍꯟꯅꯕꯒꯤ ꯈꯨꯗꯣꯡ ꯆꯥꯕ ꯑꯃꯁꯨꯅꯦ ꯍꯥꯏꯅ ꯈꯜꯂꯤ ꯃꯔꯝ ꯑꯗꯨꯅ ꯃꯁꯤꯗ ꯑꯐꯕ ꯁꯥꯐꯨ ꯑꯃ ꯄꯤꯕ ꯉꯝꯒꯅꯤ ꯍꯥꯏꯅ ꯑꯩꯅ ꯕꯥꯏꯛꯀꯤꯡ ꯇꯧꯕꯁꯤꯅ ꯉꯝꯒꯅꯤ ꯍꯥꯏꯅ ꯑꯩꯅ ꯈꯜꯂꯤ ꯑꯗꯨꯒ ꯑꯃꯅ ꯀꯔꯤꯅꯣ ꯍꯥꯏꯕ ꯃꯇꯝꯗ ꯑꯩꯈꯣꯏꯅ ꯀꯜꯆꯔ ꯑꯩꯈꯣꯏꯒꯤ ꯇꯣꯉꯥꯟ ꯇꯣꯉꯥꯟꯕ ꯏꯟꯗꯤꯌꯥꯒꯤ ꯂꯝꯁꯤꯡꯁꯤꯗ ꯆꯠꯅꯔꯤꯕ ꯀꯜꯆꯔ ꯇ꯭ꯔꯦꯗꯤꯁꯟꯁꯤꯒꯤ ꯈꯪꯗꯣꯛꯅꯕꯒꯤ ꯎꯄꯥꯏꯁꯤꯁꯨ ꯑꯇꯣꯞꯄꯗꯁꯨ ꯃꯌꯥꯝ ꯑꯃ ꯂꯩꯔꯝꯕ ꯌꯥꯏ ꯑꯗꯣ ꯑꯩꯅ ꯈꯡꯖꯕꯗ ꯕꯥꯏꯛꯀꯤꯡ ꯇꯧꯕꯁꯤꯁꯨ ꯃꯁꯤꯒꯤ ꯃꯅꯨꯡꯗ ꯑꯃꯅꯤ ꯍꯥꯏꯅ ꯈꯟꯕ ꯌꯥꯏ ꯃꯔꯝꯗꯤ ꯀꯔꯤꯒꯤꯅꯣ ꯍꯥꯏꯕ ꯃꯇꯝꯗ ꯑꯩꯈꯣꯏꯅ ꯀꯜꯆꯔ ꯇ꯭ꯔꯦꯗꯤꯁꯟ ꯑꯃ ꯈꯪꯕ ꯍꯥꯏꯕꯁꯤꯃꯛꯇꯗ ꯑꯩꯈꯣꯏꯅ ꯄꯨꯟꯁꯤꯒꯤ ꯑꯣꯏꯅ ꯆꯠꯇ꯭ꯔꯤꯕ ꯃꯐꯝ ꯑꯃꯗ ꯄꯔꯁꯅꯦꯜꯂꯤ ꯏꯊꯟꯇ ꯆꯠꯄ ꯍꯥꯏꯕꯁꯤꯁꯨ ꯃꯌꯥꯝꯗ ꯑꯀꯤꯕ ꯄꯣꯛꯅꯕ ꯃꯔꯝ ꯑꯃꯅꯦꯕ ꯑꯗꯨꯅ ꯑꯩꯈꯣꯏꯅ ꯈꯪꯅꯗ꯭ꯔꯤꯕ ꯇ꯭ꯔꯦꯗꯤꯁꯟ ꯍꯥꯏꯕꯁꯤꯗ ꯑꯩꯈꯣꯏꯅ ꯃꯅꯨꯡ ꯍꯟꯖꯤꯟ ꯍꯟꯖꯤꯟꯕ ꯀꯌꯥ ꯑꯩꯈꯣꯏꯅ ꯁꯝꯅ ꯁꯝꯅ ꯏꯝꯐꯥꯜ ꯇꯨ ꯖꯤꯔꯤ ꯆꯠꯄ ꯃꯇꯝꯗ ꯑꯩꯈꯣꯏꯅ ꯃꯐꯝ ꯀꯌꯥ ꯁꯝꯗꯨꯅ ꯆꯠꯂꯤ ꯑꯗꯨꯅ ꯃꯁꯤꯗ ꯂꯩꯔꯤꯕ ꯈꯨꯟꯗꯗꯨꯅ ꯂꯩꯔꯤꯕ ꯃꯌꯥꯝꯁꯤꯗ ꯑꯩꯈꯣꯏꯅ ꯆꯠꯅꯔꯤꯕ ꯇ꯭ꯔꯦꯗꯤꯁꯟ ꯑꯩꯈꯣꯏꯒꯤ ꯀꯜꯆꯔꯁꯦ ꯄꯔꯁꯣꯅꯦꯜꯂꯤ ꯚꯤꯖꯤꯠ ꯇꯧꯕ ꯉꯝꯗ꯭ꯔꯒꯁꯨ ꯕꯥꯏꯛꯀꯤꯡ ꯇꯧꯔꯒ ꯒ꯭ꯔꯨꯞ ꯒ꯭ꯔꯨꯞ ꯆꯠꯇꯅ ꯆꯠꯄꯁꯤꯅ ꯃꯔꯝ ꯑꯣꯏꯔꯒ ꯑꯩꯈꯣꯏꯅ ꯈꯪꯕ ꯉꯝꯍꯜꯂꯦꯕ ꯍꯥꯏꯕꯗꯤ ꯂꯝ ꯑꯃꯗ ꯄꯔꯁꯅꯦꯜꯂꯤ ꯚꯤꯖꯤꯠ ꯇꯧꯕ ꯍꯥꯏꯕꯁꯤ ꯑꯔꯥꯏꯕ ꯑꯣꯏꯗꯦ ꯍꯥꯏꯅ ꯃꯌꯥꯝꯗꯁꯨ ꯈꯟꯅꯕꯅꯤ ꯃꯔꯝ ꯑꯗꯨꯅ ꯒ꯭ꯔꯨꯞ ꯒ꯭ꯔꯨꯞ ꯆꯠꯄ ꯍꯥꯏꯕꯁꯤꯅꯗꯤ ꯌꯥꯝꯅ ꯀꯥꯟꯅꯕ ꯍꯥꯏꯕꯗꯣ ꯑꯣꯏꯍꯜꯂꯤ ꯑꯗꯨꯅ ꯁꯤꯒꯤ ꯕꯥꯏꯛꯀꯤꯡ ꯇꯧꯕꯁꯤꯅ ꯑꯩꯈꯣꯏꯒꯤ ꯏꯟꯗꯤꯌꯥꯗꯃꯛꯇ ꯍꯥꯏꯔꯒꯁꯨ ꯑꯇꯣꯞ ꯑꯇꯣꯞꯄ ꯃꯌꯥꯝꯅ ꯈꯪꯅꯗ꯭ꯔꯤꯕ ꯂꯝꯁꯤꯡ ꯁꯤꯗ ꯆꯠꯅꯔꯤꯕ ꯃꯈꯣꯏꯒꯤ ꯀꯜꯆꯔ ꯇ꯭ꯔꯦꯗꯤꯁꯟꯁꯤ ꯃꯌꯥꯝꯗ ꯐ꯭ꯂꯥꯁ ꯇꯧꯊꯣꯛꯄꯁꯤꯗ ꯕꯥꯏꯛꯀꯤꯡꯅꯁꯨ ꯃꯌꯥꯝꯅ ꯔꯣꯜ ꯑꯃ ꯂꯧꯏ ꯍꯥꯏꯅꯁꯨ ꯑꯩꯅ ꯈꯜꯂꯦ